ꯑꯥ ꯀꯅꯥ ꯑꯣꯏꯕꯤꯔꯕꯥ ꯍꯣꯏ ꯃꯥꯅꯦ ꯀꯔꯤ ꯂꯩꯔꯦ ꯍꯣꯏ ꯑꯩꯈꯣꯏꯁꯤ ꯗꯨꯀꯥꯟ ꯍꯥꯡꯏ ꯅꯪ ꯂꯥꯛꯄꯤꯔꯣ ꯁꯣꯝꯗ ꯑꯩꯈꯣꯏ ꯗꯨꯀꯥꯟ ꯍꯥꯡꯂꯤꯌꯦ ꯑꯩꯈꯣꯏ ꯁꯣꯝ ꯗꯨꯀꯥꯟꯗꯗꯤ ꯄꯥꯁꯄꯣꯔꯠ ꯄꯥꯁꯄꯣꯔꯠ ꯑꯃꯗ ꯂꯨꯄꯥ ꯃꯉꯥ ꯃꯉꯥ ꯆꯤꯡꯉꯦ ꯑꯗꯨ ꯅꯪꯅ ꯃꯔꯤ ꯇꯧꯒꯦ ꯍꯥꯏꯔꯒꯗꯤ ꯂꯨꯄꯥ ꯀꯨꯟ ꯆꯪꯒꯅꯤ ꯍꯣꯏ ꯑꯩꯈꯣꯏ ꯁꯤ ꯗꯨꯀꯥꯟꯗꯗꯤ ꯀ꯭ꯋꯥꯂꯤꯇꯤ ꯌꯥꯝ ꯐꯕꯅꯦ ꯃꯤꯅꯁꯨ ꯑꯩꯈꯣꯏ ꯗꯨꯀꯥꯟꯁꯤ ꯃꯤꯅ ꯌꯥꯝ ꯍꯥꯏꯅꯩ ꯍꯥꯏꯕꯗꯤ ꯀ꯭ꯋꯥꯂꯤꯇꯤ ꯐꯕꯒꯤꯗ ꯍꯥꯏꯅꯩꯀꯣ ꯑꯗꯨꯒ ꯅꯪꯅ ꯐꯣꯇꯣꯁꯦ ꯁꯤꯗ ꯂꯥꯛꯂꯒ ꯀꯥꯞꯁꯦ ꯍꯥꯏꯕ꯭ꯔꯥ ꯅꯠꯇ꯭ꯔꯒ ꯅꯪ ꯁꯤꯗ ꯂꯥꯛꯂꯒ ꯀꯥꯞꯀꯦ ꯍꯥꯏꯕ꯭ꯔꯥ ꯅꯪ ꯐꯣꯟꯗꯒꯤ ꯀꯥꯞꯂꯒ ꯊꯥꯔꯛꯀꯦ ꯍꯥꯏꯕ꯭ꯔꯥ ꯍꯣꯏ ꯑꯗꯨ ꯌꯥꯒꯅꯤ ꯑꯗꯨ ꯅꯪ ꯕꯦꯛꯒ꯭ꯔꯥꯎꯟꯁꯦ ꯀꯔꯝ ꯍꯥꯞꯅꯤꯡꯕ꯭ꯔꯥ ꯍꯥꯏꯕꯗꯤ ꯃꯆꯨꯗꯣ ꯍꯣꯏ ꯁꯤꯝꯄꯜ ꯑꯣꯏꯕ ꯑꯗꯨ ꯄꯥꯁꯄꯣꯔꯠ ꯁꯥꯏꯖꯁꯦ ꯅꯪ ꯀꯔꯝꯕ ꯊ꯭ꯔꯤ ꯁꯦꯟꯇꯤꯃꯤꯇꯔꯒꯤꯗ ꯄꯥꯝꯕ꯭ꯔꯥ ꯅꯠꯇ꯭ꯔꯒ ꯐꯥꯏꯕ ꯁꯦꯟꯇꯤꯃꯤꯇꯔ ꯄꯥꯝꯕ꯭ꯔꯥ ꯍꯣꯏ ꯐꯅꯤ ꯇꯧꯔꯒꯦ ꯑꯗꯨ ꯅꯪ ꯄꯨꯡ ꯀꯌꯥ ꯑꯗꯨꯋꯥꯏꯗ ꯂꯥꯛꯀꯦ ꯍꯥꯏꯅꯣ ꯍꯧꯖꯤꯛ ꯄꯨꯡ ꯇꯔꯨꯛ ꯇꯥꯔꯕꯅꯤꯅ ꯑꯩꯈꯣꯏ ꯄꯨꯡ ꯇꯔꯦꯠ ꯃꯈꯥꯏ ꯑꯗꯨꯋꯥꯏꯗ ꯊꯤꯡꯒꯅꯤ ꯑꯗꯨ ꯍꯣꯏ ꯇꯔꯦꯠ ꯃꯈꯥꯏ ꯇꯥꯗ꯭ꯔꯤꯉꯩꯗ ꯌꯧꯔꯛꯑꯣꯀꯣ ꯍꯣꯏ ꯍꯣꯏ ꯑꯣ ꯊꯝꯃꯦ ꯊꯝꯃꯦ ꯑꯗꯨꯗꯤꯀꯣ ꯂꯥꯛꯑꯣ ꯂꯥꯛꯑꯣ